ꯁ꯭ꯇ꯭ꯔꯤꯃꯤꯡ ꯑꯃꯁꯨꯡ ꯚꯤꯗꯤꯑꯣ ꯀꯟꯇꯦꯟ ꯀ꯭ꯔꯤꯌꯦꯁꯟꯅ ꯒꯦꯃꯤꯡ ꯏꯟꯗꯁꯇ꯭ꯔꯤ ꯑꯁꯤꯗ ꯄꯤꯕ ꯏꯊꯤꯜ ꯈꯔ ꯍꯥꯏꯇꯥꯔꯒꯗꯤ ꯁꯝꯅ ꯍꯥꯏꯔꯕꯗ ꯄ꯭ꯂꯦꯠꯐꯣꯝꯁ ꯇ꯭ꯋꯤꯠꯁ ꯌꯨꯇ꯭ꯌꯨꯕ ꯒꯦꯃꯤꯡꯅꯆꯤꯡꯕ ꯁ꯭ꯇ꯭ꯔꯤꯃꯤꯡ ꯁꯔꯕꯤꯁꯦꯁ ꯃꯌꯥꯝ ꯑꯁꯤ ꯑꯁꯤꯅ ꯒꯦꯃꯔꯁ ꯁꯤꯡꯗꯁꯨ ꯏꯁꯥꯒꯤ ꯁꯥꯟꯅꯔꯤꯕ ꯒꯦꯝ ꯑꯗꯨ ꯕ꯭ꯔꯣꯗꯀꯥꯁ ꯇꯧꯕꯒꯤ ꯑꯌꯥꯕ ꯑꯗꯨꯁꯨ ꯄꯤꯕꯤꯔꯦ ꯑꯗꯨꯒ ꯃꯁꯤꯗꯩꯁꯤꯗ ꯑꯩꯈꯣꯏꯅ ꯑꯩꯈꯣꯏꯒꯤ ꯑꯣꯗꯤꯌꯦꯟꯁ ꯃꯌꯥꯝꯒ ꯑꯩꯈꯣꯏꯒ ꯏꯟꯇꯔꯦꯛ ꯇꯧꯕ ꯌꯥꯕꯒꯤ ꯈꯨꯗꯣꯡꯆꯥꯕ ꯑꯗꯨꯁꯨ ꯐꯪꯉꯤ ꯑꯗꯨꯒ ꯃꯇꯨꯡ ꯇꯥꯔꯛꯄꯗ ꯒꯦꯝ ꯑꯁꯤꯗꯒꯤ ꯑꯩꯈꯣꯏꯅ ꯁꯦꯜ ꯇꯥꯟꯕ ꯌꯥꯕꯒꯤ ꯈꯨꯗꯣꯡ ꯆꯥꯕ ꯑꯗꯨꯗꯨꯁꯨ ꯐꯪꯉꯤ